ꯍꯜꯂꯣ ꯇꯥꯕꯤꯔꯦꯅꯦ ꯑꯩꯈꯣꯏ ꯍꯟꯗꯛ ꯁꯤꯔꯣꯏ ꯂꯤꯂꯤ ꯐꯦꯁꯇꯤꯕꯦꯜꯁꯦ ꯆꯤꯡ ꯀꯥꯔꯁꯤꯅꯦ ꯍꯣꯏ ꯃꯇꯝ ꯆꯞ ꯆꯥꯔꯦ ꯂꯩ ꯍꯣꯏ

ꯅꯪ ꯅꯨꯄꯤ ꯀꯅꯥ ꯀꯅꯥꯕꯨ ꯆꯠꯃꯤꯟꯅꯅꯤꯡꯕ꯭ꯔꯥ ꯅꯨꯄꯤ ꯅꯨꯄꯤꯁꯤꯡ ꯀꯅꯥ ꯀꯅꯥꯕꯨ ꯆꯠꯃꯤꯟꯅꯅꯤꯡꯕ꯭ꯔꯥ ꯍꯥꯏꯕ ꯍꯣꯏ ꯒꯥꯔꯤ ꯑꯅꯤ ꯒꯥꯔꯤ ꯑꯅꯤꯗ ꯆꯠꯁꯦ ꯅꯪ ꯍꯥꯟꯅ ꯆꯠꯈ꯭ꯔꯕ ꯁꯤꯔꯣꯏ ꯆꯤꯡꯁꯦ

ꯑꯣ ꯑꯩꯗꯤ ꯆꯠꯄꯗꯤ ꯑꯅꯤꯔꯛ ꯆꯠꯈ꯭ꯔꯦ ꯑꯗꯨꯒ ꯁꯤꯔꯣꯏ ꯆꯤꯡꯗꯨ ꯅꯪ ꯀꯔꯤ ꯍꯥꯏꯔꯗꯤ ꯑꯁ ꯅꯪꯁꯨ ꯅꯨꯡꯉꯥꯏꯒꯅꯤ ꯃꯐꯝꯗꯨ ꯌꯥꯝ ꯐꯖꯕꯅꯦ ꯍꯣꯏ ꯎꯝ

ꯑꯣ ꯍꯣꯏ ꯃꯤꯁ ꯇꯧꯔꯔꯣꯏꯁꯦ ꯀꯨꯝꯁꯤꯗꯤ ꯅꯨꯃꯤꯠꯁꯦ ꯑꯩꯈꯣꯏ ꯇꯦꯟ ꯇꯦꯟꯒꯨꯝꯕ ꯄꯥꯏꯔ ꯆꯠꯁꯦ ꯍꯥꯏꯔꯗꯤ ꯅꯨꯃꯤꯠ ꯑꯅꯤ ꯑꯅꯤ ꯑꯍꯨꯝꯁꯨ ꯂꯩꯕ ꯌꯥꯏꯗꯅ ꯑꯗꯨꯒ ꯏꯁꯝ ꯁꯝꯅ ꯑꯗꯨꯒꯨꯝꯕ ꯄꯥꯏꯔꯣꯏꯁꯦ ꯍꯥꯏꯔꯗꯤ ꯒꯥꯔꯤꯗ ꯆꯠꯂꯒ ꯍꯦꯛ ꯆꯠꯂꯒ ꯒꯥꯔꯤꯗ ꯍꯜꯂꯛꯂꯒ ꯎꯈ꯭ꯔꯨꯜꯗ ꯇꯨꯝꯕ ꯌꯥꯏ ꯑꯩꯈꯣꯏ ꯈꯨꯟꯗꯁꯨ ꯇꯨꯝꯕ ꯌꯥꯏ ꯑꯩꯈꯣꯏ ꯑꯩꯈꯣꯏ ꯈꯨꯟꯁꯨ ꯎꯈ꯭ꯔꯨꯜꯗꯒꯤ ꯖꯁ ꯐꯤꯞꯇꯤꯟ ꯀꯤꯂꯣꯃꯤꯇꯔꯅꯦ ꯑꯗꯨ ꯂꯣꯏꯅꯃꯛ ꯑꯥ ꯑꯗꯨꯒ ꯂꯝꯕꯤꯁꯨ ꯐꯖꯕꯅꯦ ꯑꯩꯈꯣꯏ ꯈꯨꯟꯗ ꯂꯦꯞꯁꯦ ꯍꯥꯏꯕꯁꯨ ꯂꯦꯞꯄ ꯌꯥꯏ ꯎꯈ꯭ꯔꯨꯜꯗ ꯂꯦꯞꯁꯦ ꯍꯥꯏꯔꯗꯤ ꯍꯣꯇꯦꯜꯗ ꯂꯦꯞꯄ ꯇꯥꯕꯀꯣ ꯑꯗꯨꯒ ꯅꯣꯡꯃꯗꯤ ꯗꯦꯟ ꯄꯥꯏꯔꯒ ꯐꯥꯡꯔꯩꯗꯁꯨ ꯂꯦꯞꯄ ꯌꯥꯏꯗꯅ ꯃꯤ ꯌꯥꯝ

ꯑꯁ ꯍꯣꯇꯦꯜ ꯍꯣꯏ ꯆꯨꯝꯃꯤ ꯍꯣꯁꯇꯦꯜꯒꯤ ꯃꯇꯝꯗꯗꯤ ꯄꯤꯛꯑꯁꯨ ꯌꯥꯝ ꯆꯤꯟꯕꯅꯦ ꯍꯣꯏ ꯑꯗꯨꯒꯤꯗꯃꯛ ꯑꯩ ꯄꯩꯁꯥꯁꯨ ꯌꯥꯝ ꯇꯤꯡꯉꯦ ꯁꯦꯜꯗꯤ ꯎꯝ ꯎꯝ ꯑꯗꯨꯅ ꯑꯗꯨꯅ ꯅꯨꯡꯉꯥꯏꯒꯅꯤ ꯀꯦꯝꯄꯤꯡ ꯃꯤ ꯑꯅꯤ ꯇꯨꯝꯕ ꯌꯥꯕ ꯀꯦꯝꯗꯨ ꯇꯨ ꯍꯟꯗ꯭ꯔꯦꯠꯇꯁꯨ ꯐꯪꯕꯅꯦ ꯎꯈ꯭ꯔꯨꯜꯗꯀꯣ ꯍꯣꯏ ꯐ꯭ꯔꯦꯟ ꯄꯔ ꯗꯦ ꯇ꯭ꯋꯦꯟꯇꯤ ꯐꯣꯔ ꯑꯋꯥꯔꯁꯗꯣ ꯍꯣꯏ ꯀꯦꯝꯄꯤꯡ ꯌꯥꯝ ꯇꯧꯃꯟꯕꯒꯤ ꯗꯤꯃꯥꯟ ꯂꯩꯕꯒꯤ ꯁꯄ꯭ꯂꯥꯏꯁꯨ ꯐꯖꯅ ꯂꯩꯈ꯭ꯔꯕꯒꯤꯀꯣ

ꯍꯣꯏ ꯐꯥꯡꯔꯩ ꯎꯝ ꯐꯥꯡꯔꯩꯗ ꯇꯧꯕ ꯇ꯭ꯔꯦꯛꯀꯤꯡꯗꯤ ꯁꯤꯔꯣꯏꯗ ꯆꯠꯄ ꯐꯪꯔꯩꯗꯁꯨ ꯆꯠꯄ ꯌꯥꯏ ꯐꯪꯔꯩꯁꯨ ꯌꯥꯝ ꯅꯨꯡꯉꯥꯏꯕꯅꯦ ꯑꯗꯨꯒ ꯂꯤꯂꯤꯗꯤ ꯁꯣꯏꯗꯅ ꯌꯦꯡꯒꯗꯕꯅꯤ ꯑꯗꯨꯅ ꯁꯤꯔꯣꯏ ꯆꯤꯡꯗꯨ

ꯄꯨꯡ ꯄꯨꯡ ꯀꯌꯥ ꯆꯠꯄ ꯉꯝꯒꯗ꯭ꯔꯥ ꯍꯦꯛ ꯁ꯭ꯇꯦꯔꯦꯠ ꯆꯠꯄꯗ ꯅꯪ ꯄꯨꯡ ꯑꯃꯗꯤ ꯆꯪꯒꯅꯤꯀꯣ ꯆꯤꯡ ꯀꯥꯕꯗꯣ ꯅꯪ ꯑꯥ ꯉꯝꯕꯗꯤ ꯉꯝꯒꯅꯤꯀꯣ ꯃꯤ ꯑꯇꯩꯗꯤ ꯇꯝꯄꯥꯛ ꯇꯝꯄꯥꯛꯇ ꯂꯥꯛꯄ ꯃꯤꯁꯤꯡꯗꯤ ꯆꯤꯡ ꯀꯥꯕ ꯉꯝꯗꯕꯒꯤ ꯇꯪꯈꯥꯏꯗ ꯂꯦꯞꯄꯁꯨ ꯂꯩꯕꯅꯦ

ꯍꯣꯏ ꯅꯨꯄꯤꯁꯤꯡꯁꯨ ꯍꯥꯏꯔꯣ ꯆꯠꯄꯗꯣ ꯈꯔ ꯄ꯭ꯔꯦꯛꯇꯤꯁ ꯇꯧꯅꯤꯡꯉꯥꯏꯀꯣ

ꯑꯗꯨꯒ ꯃꯤꯁꯤꯡꯁꯨ ꯃꯁꯛ ꯃꯁꯛ ꯈꯔ ꯐꯖꯕꯁꯤꯡ ꯄꯨꯁꯦꯗ ꯆꯠꯄꯗ ꯋꯥꯕ ꯈꯪꯗꯅꯤꯡꯉꯥꯏ ꯍꯣꯏ ꯑꯣ ꯎꯝ ꯍꯌꯦꯡ ꯍꯪꯆꯤꯠ ꯍꯥꯡꯆꯤꯠ ꯍꯣꯏ ꯍꯥꯡꯆꯤꯠ ꯀꯨꯝꯕ ꯆꯠꯁꯤꯀꯣ ꯍꯣ ꯍꯣ ꯑꯩꯈꯣꯏꯗꯤ ꯑꯩꯈꯣꯏ ꯍꯣꯏ ꯎꯅꯔꯒ ꯐꯖꯅ ꯐꯣꯔꯃꯨꯂꯥꯏꯖꯇꯨ ꯇꯧꯁꯤ ꯄ꯭ꯔꯣꯒꯥꯝꯗꯣ ꯊꯝꯒ꯭ꯔꯒꯦꯀꯣ ꯍꯣꯏ ꯌꯥꯔꯕꯅꯦ ꯍꯣꯏ ꯍꯣꯏ ꯇꯧꯔꯁꯦ ꯑꯗꯨ ꯎꯅꯔꯒ ꯉꯥꯡꯅꯁꯦ ꯀꯟꯇ꯭ꯔꯤꯕ꯭ꯌꯨꯁꯟꯗꯤ ꯈꯔ ꯊꯣꯛꯄ ꯇꯥꯏ ꯍꯣꯏ ꯍꯣꯏ ꯊꯝꯈ꯭ꯔꯒꯦ ꯎꯝ